ꯍꯟꯗꯛꯇꯤ ꯌꯦꯠ ꯂꯥꯏ ꯍꯥꯔꯥꯎꯗꯣꯔꯤ ꯑꯗꯨ ꯀꯃꯥꯏ ꯇꯧꯁꯤ ꯍꯥꯏꯅꯣ ꯖꯒꯣꯏ ꯁꯥꯁꯤꯔꯣ ꯂꯥꯏ ꯍꯥꯔꯥꯎꯕꯒꯤꯗ ꯀꯨꯏꯔꯦ ꯌꯥꯎꯗꯕꯁꯨ ꯍꯥꯎ ꯖꯒꯣꯏꯅ ꯐꯒꯗ꯭ꯔꯣ ꯑꯩꯗꯤ ꯍꯥꯎ ꯖꯒꯣꯏ ꯁꯥꯕꯩꯗꯤ ꯗ꯭ꯔꯦꯁ ꯋꯥꯏꯗꯗꯤ ꯌꯥꯔꯣꯏꯌꯦ ꯑꯩꯈꯣꯏꯗꯤ ꯗ꯭ꯔꯦꯁꯁꯨ ꯂꯩꯇꯦ ꯍꯥꯎ ꯖꯒꯣꯏꯒꯤ ꯍꯣꯏ ꯀꯕꯨꯏꯒꯤꯔꯥ ꯍꯣꯏ ꯀꯥꯏꯗꯩ ꯋꯥꯏꯁꯤꯒꯦ

ꯎꯝ ꯑꯗꯩ ꯋꯥꯏꯔꯁꯤꯔꯥ ꯀꯔꯤ ꯀꯔꯤ ꯀꯩ ꯃꯆꯨ ꯁꯦꯠꯆꯥꯅꯣ ꯃꯣꯏ ꯀꯕꯨꯏꯒꯤꯗꯤ ꯀꯕꯨꯏꯒꯤꯅ ꯑꯗꯨ ꯃꯣꯏꯒꯤ ꯑꯗꯨꯗꯤ ꯀꯕꯨꯏꯒꯤ ꯗ꯭ꯔꯦꯁ ꯄꯤꯎ ꯍꯥꯏꯔ ꯑꯗꯨꯝ ꯄꯤꯔꯛꯀꯗ꯭ꯔꯣ ꯍꯣꯏ ꯃꯣꯏꯁꯦ ꯎꯝ ꯑꯗꯨ ꯃꯩꯇꯩꯒꯤ ꯖꯒꯣꯏ ꯁꯥꯕꯁꯤ ꯑꯩꯈꯣꯏꯒꯤ ꯑꯔꯩꯕꯁꯤꯅ ꯑꯗꯨꯝ ꯁꯦꯠꯂꯁꯤ ꯍꯥꯏꯔꯣ ꯀꯃꯥꯏ ꯇꯧꯁꯤ ꯍꯥꯏꯅꯣ ꯂꯩꯇꯦ ꯑꯗꯩꯗ ꯁꯨꯝ ꯐꯤ ꯈꯛꯇꯪ ꯁꯨꯝ ꯑꯩꯈꯣꯏꯒꯤ ꯀꯩꯅꯣꯁꯦ ꯐꯤꯁꯦ ꯑꯗꯨꯝ ꯏꯜꯂ ꯁꯥꯖꯤꯔꯥꯅ ꯍꯥꯏꯕꯅꯤꯗ ꯑꯗꯨꯏꯗ ꯍꯣꯏ ꯀꯣꯛꯇ ꯎꯞꯄ ꯀꯖꯦꯡꯂꯩꯗꯨꯒ ꯀꯔꯤꯕ ꯑꯉꯧꯕ ꯑꯃ ꯊꯦꯠꯄꯗꯣ ꯀꯔꯤꯕ ꯆꯨꯔꯥ ꯍꯥꯏꯕ꯭ꯔꯥ ꯑꯗꯨ ꯀꯩ ꯀꯩ ꯑꯗꯨ ꯌꯥꯎꯔꯛꯀꯗ꯭ꯔꯣ ꯑꯥ ꯑꯣ ꯀꯖꯦꯡ ꯂꯩ ꯋꯥꯏꯕꯗ ꯄꯣꯠ ꯆꯩꯗꯣ ꯋꯥꯏꯕꯗꯀꯣ ꯆꯨꯔꯥ ꯅꯨꯡꯁꯨ ꯍꯥꯞꯍꯜꯂꯕ ꯑꯗꯨ ꯂꯩ ꯅꯥꯆꯣꯝ ꯑꯃꯃꯝꯒ ꯑꯥ ꯆꯨꯔꯥ ꯍꯥꯞꯄꯗꯣ ꯐꯖꯕꯅꯦꯕ ꯎꯝ ꯑꯗꯨꯒꯤꯗꯤ ꯇꯥ ꯏꯕꯣꯝꯕꯤꯗ ꯃꯣꯏꯒꯤ ꯀꯩꯅꯣ ꯁꯥꯅꯥ ꯈꯨꯖꯤ ꯀꯩꯅꯣꯒ ꯂꯣꯏ ꯄꯤꯔꯛꯀꯗ꯭ꯔ ꯑꯗꯨꯕꯣ

ꯑꯣ ꯂꯥꯏꯒꯤ ꯃꯥꯟꯕꯗꯣ ꯖꯨꯝ ꯖꯨꯝ ꯂꯥꯎꯕ ꯑꯃ ꯑꯣ ꯍꯣꯏ ꯃꯩꯇꯩꯒꯤ ꯑꯥ ꯑꯗꯨꯗꯤ ꯃꯣꯏꯅ ꯃꯣꯏꯗ ꯂꯣꯏ ꯄꯤꯔꯛꯎ ꯍꯥꯏꯔꯁꯤꯀꯣ ꯑꯗꯨ ꯖꯒꯣꯏ ꯁꯥꯕꯒꯤ ꯀꯩꯅꯣꯗꯨ ꯍꯟꯗꯛꯇꯤ ꯀꯨꯏꯔꯃꯤꯅ ꯌꯥꯎꯗꯕꯗꯣ ꯖꯒꯣꯏꯗꯣ ꯁꯨꯃꯥꯡꯗ ꯑꯣꯏ ꯇꯝꯃꯁꯦ ꯃꯥꯏꯔꯣ ꯑꯣꯖꯥ ꯅꯦꯛꯑ ꯇꯝꯁꯤ ꯍꯥꯏꯔꯣ ꯑꯗꯨꯗꯤ ꯑꯊꯨꯕ ꯃꯇꯝꯗ ꯇꯝꯍꯧꯔꯁꯦ ꯑꯣꯖꯥꯗꯤ ꯀꯥꯏꯗꯩ ꯅꯦꯛꯁꯦ ꯍꯥꯏꯅꯣ ꯑꯥ ꯀꯣꯡꯄꯥꯟꯗ

ꯑꯗꯨꯗꯤ ꯍꯥꯎ ꯖꯒꯣꯏꯒꯤ ꯑꯣꯖꯥ ꯑꯃꯀꯣ ꯑꯗꯒꯤ ꯃꯩꯇꯩꯒꯤ ꯇꯝꯅꯕ ꯑꯣꯖꯥ ꯑꯃ ꯑꯣꯖꯥ ꯑꯅꯤ ꯁꯨꯇꯥꯕꯅꯤ ꯅꯠꯇ꯭ꯔꯀꯣ ꯍꯣꯏ ꯍꯥꯎ ꯖꯒꯣꯏ ꯍꯥꯟꯅ ꯇꯝꯃꯁꯦ ꯍꯥꯎ ꯖꯒꯣꯏ ꯍꯥꯟꯅ ꯇꯝꯃꯁꯦ ꯂꯥꯏ ꯍꯥꯔꯥꯎꯕꯗꯣ ꯇꯥꯡ ꯑꯃꯗꯩ ꯍꯧꯅꯤ ꯍꯥꯏꯕ꯭ꯔꯥ ꯀꯩꯅꯣꯝ ꯍꯥꯏ ꯁꯥꯕꯁꯦ ꯂꯝ ꯊꯣꯛꯄ ꯅꯨꯃꯤꯠꯇ ꯑꯣꯏ ꯁꯥꯁꯤꯔꯣ ꯎꯝ ꯌꯥꯝ ꯂꯥꯡꯒꯗ꯭ꯔꯥ ꯂꯝꯗ ꯎꯝ ꯑꯗꯨꯗꯤ ꯍꯣꯏ ꯂꯝ ꯊꯣꯛꯇꯕ ꯅꯨꯃꯤꯠ ꯑꯃ ꯁꯥꯁꯦ ꯑꯗꯨꯗꯤ ꯀꯩ ꯅꯨꯃꯤꯠꯇ ꯁꯥꯕꯅ ꯑꯩꯈꯣꯏ ꯅꯨꯡꯉꯥꯏꯅꯤ ꯑꯗꯨꯗꯤ ꯍꯨꯝꯅꯤ ꯆꯟꯕꯗ ꯑꯣꯏꯅ ꯁꯥꯔꯁꯤꯔꯥ ꯅꯨꯃꯤꯠ ꯇꯔꯥꯅꯤ ꯍꯔꯥꯎꯅꯤ ꯍꯥꯏꯕꯅꯦ ꯍꯣꯏ ꯂꯥꯏ ꯄꯨꯕꯁꯨ ꯌꯥꯎꯁꯜꯂꯒ ꯀꯩꯅꯣ ꯂꯥꯏꯕꯧ ꯂꯥꯏꯕꯧ ꯆꯣꯡꯕꯅ ꯑꯃ ꯇꯧꯕꯗꯣ ꯑꯗꯨꯗꯁꯨ ꯁꯥꯕ ꯌꯥꯎꯁꯟꯁꯦ ꯗ꯭ꯔꯦꯁ ꯁꯦꯠꯆꯜꯂꯒ ꯑꯗꯨꯗꯤ ꯀꯖꯦꯡꯂꯩ ꯀꯖꯦꯡꯂꯩ ꯎꯞꯀꯗ꯭ꯔꯥ ꯑꯗꯨꯗꯕꯣ ꯂꯥꯏꯕꯨꯡ ꯁꯥꯕꯗꯕꯣ ꯂꯝꯗꯥꯡ ꯍꯥꯏꯕꯗꯣ ꯂꯝꯗꯥꯡ ꯍꯥꯏꯕꯗꯨꯔꯣ ꯑꯗꯨꯗꯣ ꯂꯝꯗꯥꯡ ꯈꯜꯂꯛ ꯍꯥꯏꯕ꯭ꯔꯥ ꯀꯩꯅꯣ ꯑꯃ ꯍꯣꯏ ꯍꯧꯖꯤꯛ ꯆꯥꯎꯈꯠꯂꯃꯤꯅ ꯋꯥꯡꯒꯩ ꯐꯤ ꯉꯥꯛꯇ ꯉꯥꯏꯔꯦ ꯂꯝꯗꯥꯡꯒ ꯑꯃꯇ ꯎꯒꯤꯗ꯭ꯔꯦꯗ ꯂꯥꯏ ꯍꯥꯔꯥꯎꯕꯩ ꯂꯥꯏꯕꯧ ꯆꯣꯡꯕꯗꯣ ꯐꯣꯟꯗ ꯊꯥꯒꯠꯂꯛꯄꯗꯣ ꯍꯣꯏ ꯑꯥ

ꯑꯥ ꯍꯣꯏ ꯍꯣꯏ ꯑꯗꯨꯃꯥꯏ ꯇꯧꯔꯁꯦ ꯍꯣꯏ ꯂꯥꯛꯑꯒꯦ ꯎꯝ ꯍꯣꯏ ꯊꯝꯃꯦ